ꯑꯩꯗꯤ ꯑꯗꯨꯝ ꯏꯪꯈꯣꯜ ꯁꯦꯝꯕꯗ ꯁꯨꯃꯥꯡꯗ ꯏꯪꯈꯣꯜ ꯇꯧꯕꯅꯦ ꯑꯩꯒꯤ ꯌꯨꯝꯂꯛꯇ ꯁꯨꯝ ꯂꯝ ꯆꯥꯎꯕ ꯑꯃ ꯂꯩꯌꯦ ꯑꯗꯨꯒꯤ ꯑꯩ ꯑꯗꯨꯗ ꯇꯧꯕꯅꯦ ꯑꯗꯨꯒ ꯑꯩꯒꯤ ꯌꯨꯝꯊꯛꯇꯁꯨ ꯑꯩ ꯈꯔꯗꯤ ꯇꯧꯋꯦ ꯌꯨꯝꯊꯛꯇ ꯑꯩꯅ ꯎ ꯄꯣꯔꯣꯛ ꯕꯣꯔꯥꯒꯨꯝꯕ ꯒꯝꯂꯥꯒꯨꯝꯕꯗ ꯎ ꯄꯣꯔꯣꯛꯀ ꯃꯔꯣꯏ ꯅꯥꯄꯤ ꯊꯥꯏ